ꯐꯦꯁꯟ ꯍꯥꯏꯕꯁꯤꯗꯤ ꯏꯁꯥꯗ ꯄꯥꯝꯖꯕ ꯍꯥꯏꯕꯅꯤ ꯑꯗꯨꯗꯨꯅ ꯑꯩꯒꯤꯗꯤ ꯑꯩꯒꯤ ꯍꯣꯕꯤꯁ ꯑꯣꯏꯅ ꯐꯣꯇꯣꯒ꯭ꯔꯥꯐꯤ ꯑꯁꯤ ꯄꯥꯝꯕꯅꯤ ꯇꯁꯦꯡꯅ ꯑꯩ ꯃꯁꯤꯒꯤ ꯃꯔꯝꯗ ꯈꯪꯗꯕ ꯌꯥꯗꯦ ꯍꯩꯇꯕ ꯌꯥꯗꯦ ꯍꯥꯏꯕ ꯑꯗꯨꯒꯨꯝꯕꯒꯤ ꯑꯩꯉꯣꯟꯗ ꯃꯔꯝ ꯑꯃꯠꯇ ꯂꯩꯇꯦ ꯑꯩ ꯇꯁꯦꯡꯅ ꯄꯥꯝꯖꯕ ꯍꯣꯏ ꯑꯩꯒꯤ ꯀꯥꯞꯄꯤꯕ ꯐꯣꯇꯣꯁꯨ ꯊꯤꯁꯅꯨ ꯑꯣꯔ ꯐꯖꯁꯅꯨ ꯑꯩꯗꯣ ꯀꯩꯅꯣ ꯑꯣꯏꯗꯦ ꯑꯩꯉꯣꯟꯗ ꯍꯥꯏꯗꯤ ꯗꯔꯀꯥꯔ ꯑꯣꯏꯗꯦ ꯕꯠ ꯑꯗꯨꯕꯨ ꯑꯩꯅ ꯄꯥꯝꯖꯕ ꯄꯣꯠꯇꯨꯗꯤ ꯀꯥꯞꯄ ꯐꯪꯕ ꯑꯁꯤ ꯑꯩ ꯇꯁꯦꯡꯅ ꯄꯥꯝꯖꯩ ꯑꯗꯨꯗꯨꯒ ꯑꯍꯦꯟꯕ ꯁꯤꯒꯤ ꯃꯇꯥꯡꯗ ꯑꯩꯅ ꯍꯦꯟꯅ ꯄꯥꯝꯖꯕ ꯑꯍꯦꯟꯕ ꯅꯣꯂꯦꯖ ꯇꯥꯟꯕꯒꯤ ꯋꯥꯈꯜꯗꯨ ꯑꯩꯉꯣꯟꯗꯗꯤ ꯂꯩꯇꯦ ꯕꯠ ꯑꯗꯨꯕꯨ ꯑꯩ ꯉꯝꯃꯤꯉꯩꯗꯤ ꯑꯩ ꯉꯝꯅ ꯐꯖꯅ ꯀꯥꯞꯅꯕ ꯑꯩ ꯈꯣꯠꯅꯖꯩ ꯁꯤ